ꯅꯣꯏꯒꯤ ꯄꯥꯎꯎꯏꯒꯤ ꯀꯔꯤ ꯀꯔꯤ ꯑꯆꯥꯄꯣꯠ ꯁꯦꯝꯕꯅꯣ ꯃꯦꯅꯨꯗꯣ ꯑꯝꯇ ꯌꯦꯡꯖꯒꯦ ꯃꯣꯃꯣꯁꯀꯨꯝꯕ ꯆꯧꯃꯤꯟꯒꯨꯝꯕ ꯑꯗꯒꯤ ꯁꯦꯛꯀꯨꯝꯕꯗꯣ ꯈꯤꯇꯪ ꯂꯩꯅꯤꯡꯕ ꯃꯣꯃꯣꯁꯁꯨ ꯄ꯭ꯂꯦꯠ ꯑꯅꯤ ꯑꯃꯅꯦ ꯑꯗꯨꯗꯒꯤ ꯆꯧꯗꯨ ꯄ꯭ꯂꯦꯠ ꯑꯅꯤ ꯑꯃꯒ ꯏꯁꯇ꯭ꯔꯣꯕꯦꯔꯤ ꯁꯦꯛꯇꯨ ꯑꯅꯤ ꯑꯃꯒꯗꯪ ꯂꯧꯒꯦ ꯅꯣꯏ ꯑꯗꯩ ꯆꯤꯛꯀꯟ ꯐ꯭ꯔꯥꯏꯔꯥꯏꯁꯀꯨꯝꯕ ꯂꯩꯔꯁꯨ ꯑꯗꯨꯝ ꯑꯗꯨꯁꯨ ꯄꯥꯝꯃꯦ ꯄ꯭ꯂꯦꯠ ꯑꯅꯤꯃꯨꯛꯇꯪ ꯂꯧꯒꯦ ꯀꯩꯀꯩ ꯂꯩꯕꯅꯣ ꯍꯥꯏꯕꯤꯔꯛꯑꯣ ꯃꯃꯥꯡꯁꯨ ꯑꯩꯅ ꯏꯁꯇ꯭ꯔꯣꯕꯦꯔꯤ ꯁꯦꯛ ꯑꯣꯏꯅ ꯂꯧꯒꯦ ꯇꯧꯔꯒ ꯀꯩꯅꯣ ꯚꯅꯤꯂꯥ ꯑꯣꯏꯅ ꯂꯥꯛꯁꯤꯟꯗꯅ ꯌꯥꯝ ꯕꯦꯔꯥ ꯀꯥꯒꯤ ꯑꯗꯨ ꯐꯖꯅ ꯑꯝꯇ ꯌꯦꯡꯉꯒ ꯄꯤꯕꯤꯔꯛꯑꯣ ꯏꯁꯇ꯭ꯔꯣꯕꯦꯔꯤ ꯁꯦꯛꯇꯣ ꯑꯣꯏꯅ ꯑꯝꯇ ꯁꯦꯝꯕꯤꯔꯛꯑꯣ ꯑꯩ ꯑꯣꯔꯗꯔꯉꯩꯗꯣ